ꯍꯂꯣ ꯃꯦꯗꯥꯝ ꯁ꯭ꯀꯨꯜꯁꯤꯒꯤ ꯃꯔꯝꯗ ꯁ꯭ꯀꯨꯜꯁꯤ ꯆꯥꯎꯈꯠꯅꯕ ꯋꯥꯔꯤ ꯈꯔ ꯁꯥꯁꯦꯅ ꯑꯗꯨ ꯀ꯭ꯂꯥꯁꯁꯦ ꯑꯃ ꯑꯅꯤ ꯀꯝꯄꯨꯇꯔ ꯀ꯭ꯂꯥꯁꯀꯨꯝꯕ ꯑꯔꯕꯤꯛꯀꯨꯝꯕ ꯑꯗꯒꯤ ꯀꯩꯅꯣ ꯑꯦꯛꯁꯇ꯭ꯔꯥ ꯀ꯭ꯂꯥꯁ ꯑꯁꯣꯟꯕꯁꯤꯡꯁꯦ ꯍꯥꯞꯀꯠꯂꯒ ꯁ꯭ꯀꯨꯜꯁꯤꯒꯤ ꯗꯤꯕ꯭ꯂꯞꯃꯦꯟ ꯐꯒꯠꯂꯛꯅꯕꯒꯤꯗꯃꯛꯇ ꯍꯣꯠꯅꯁꯦ ꯍꯥꯏꯗꯅ ꯈꯟꯅꯁꯦꯕ ꯑꯗꯨ ꯌꯥꯏꯌꯦ ꯑꯗꯨ ꯑꯍꯦꯟꯕ ꯁꯣꯜꯂꯤꯕ ꯑꯉꯥꯡꯁꯤꯡꯁꯤꯒꯤ ꯑꯦꯛꯁꯇ꯭ꯔꯥ ꯀ꯭ꯂꯥꯁ ꯑꯗꯒꯤ ꯀꯝꯄꯨꯇꯔ ꯀ꯭ꯂꯥꯁ ꯑꯥꯔꯕꯤꯛꯀꯨꯝꯕ ꯑꯗꯨꯒꯨꯝꯕ ꯍꯥꯞꯆꯤꯜꯂꯒ ꯈꯔ ꯑꯦꯁꯦꯝꯕ꯭ꯂꯤ ꯇꯧꯕ ꯃꯇꯝꯗ ꯀ꯭ꯋꯤꯖ ꯇꯧꯕꯒꯨꯝꯕ ꯍꯪꯉꯒ ꯑꯉꯥꯡꯁꯤꯡꯗ ꯄ꯭ꯔꯥꯏꯖ ꯅꯨꯡ ꯌꯦꯟꯊꯣꯛꯄ ꯈꯣꯠꯇꯣꯛꯄ ꯑꯉꯥꯡ ꯑꯊꯣꯏ ꯑꯍꯦꯟ ꯇꯥꯟꯅꯕꯗꯨ

ꯑꯗꯨꯅ ꯑꯗꯨꯗꯤ ꯂꯥꯛꯏꯕ ꯊꯥꯡꯖ ꯅꯨꯃꯤꯠ ꯑꯁꯤꯗꯒꯤ ꯁ꯭ꯀꯨꯜꯁꯤꯒꯤ ꯆꯥꯎꯈꯠꯅꯕꯒꯤꯗꯃꯛꯇ ꯗꯤꯕ꯭ꯂꯞꯃꯦꯟ ꯐꯅꯕ ꯑꯍꯦꯟꯕ ꯀ꯭ꯂꯥꯁ ꯑꯦꯛꯁꯇ꯭ꯔꯥ ꯀ꯭ꯂꯥꯁ ꯑꯗꯒꯤ ꯀꯝꯄꯨꯇꯔ ꯀ꯭ꯂꯥꯁ ꯑꯗꯒꯤ ꯑꯥꯔꯚꯤꯛ ꯀ꯭ꯂꯥꯁ ꯍꯥꯞꯆꯤꯜꯂꯁꯦ ꯃꯦꯗꯥꯝ ꯑꯧ ꯎꯝ ꯎꯝ ꯍꯧꯔꯁꯦ

ꯑꯣꯖꯥ ꯑꯋꯥꯠꯄ ꯑꯣꯖꯥ ꯃꯈꯩꯁꯨ ꯂꯧꯅꯕ ꯏꯟꯇꯔꯚ꯭ꯌꯨ ꯇꯧꯔꯁꯦ ꯑꯗꯨꯒ ꯑꯣꯖꯥ ꯑꯍꯨꯝ ꯃꯔꯤ ꯋꯥꯠꯂꯤꯁꯤꯒꯤ ꯂꯧꯅꯕ ꯑꯗꯨꯁꯨ ꯑꯗꯨꯝ ꯐꯝꯃꯒ ꯐꯝꯃꯒ ꯑꯗꯨꯝ ꯅꯣꯡꯃ ꯂꯦꯞꯊꯣꯛꯑꯁꯦꯕ

ꯍꯣ ꯑꯗꯨꯗꯤ ꯊꯥꯡꯖ ꯅꯨꯃꯤꯠ ꯑꯁꯤꯗ ꯑꯍꯦꯟꯕ ꯀ꯭ꯂꯥꯁꯅꯨꯡꯗꯣ ꯍꯥꯞꯆꯤꯜꯂꯒ ꯇꯧꯔꯁꯦ ꯑꯗꯨꯒ ꯀ꯭ꯂꯥꯁ ꯑꯣꯖꯥ ꯑꯋꯥꯠꯄꯗꯨꯁꯨ ꯏꯟꯇꯔꯚ꯭ꯌꯨ ꯂꯧꯔꯒ ꯑꯣꯖꯥ ꯑꯍꯨꯝ ꯃꯔꯤ ꯋꯥꯠꯄꯗꯨꯁꯨ ꯍꯥꯞꯅꯕ ꯇꯧꯔꯁꯤ ꯌꯥꯝ ꯐꯔꯦ ꯃꯦꯗꯥꯝ ꯑꯗꯨꯗꯤ ꯑꯣ ꯑꯗꯨꯅ ꯃꯟꯗꯦ ꯅꯨꯃꯤꯠ ꯂꯦꯞꯂꯁꯤꯔꯥ ꯑꯣ ꯍꯣꯏ ꯌꯥꯝ ꯐꯔꯦ ꯑꯗꯨꯗꯤ ꯃꯦꯗꯥꯝ ꯊꯝꯖꯔꯒꯦ ꯍꯣꯏ ꯍꯣꯏ